ꯑꯩꯈꯣꯏꯅ ꯂꯩꯔꯤꯕ ꯃꯐꯝ ꯑꯁꯤꯗ ꯊꯥꯅꯔꯤꯕ ꯆꯍꯤ ꯆꯨꯞꯄ ꯊꯥꯕ ꯌꯥꯕ ꯇꯣꯉꯥꯟ ꯇꯣꯉꯥꯟꯕ ꯃꯍꯩ ꯃꯔꯣꯡꯁꯤꯡ ꯑꯁꯤ ꯀꯌꯥ ꯑꯃꯅꯤ ꯃꯁꯤꯡ ꯊꯤꯉꯝꯗꯅ ꯂꯩꯈ꯭ꯔꯦ ꯑꯗꯨꯕꯨ ꯃꯤꯡ ꯑꯣꯏꯅ ꯄꯟꯖꯔꯕꯗ ꯀꯣꯕꯤ ꯍꯪꯒꯥꯝ ꯎ ꯃꯣꯔꯣꯛ ꯍꯋꯥꯏ ꯃꯨꯕꯤ ꯍꯋꯥꯏ ꯍꯋꯥꯏ ꯃꯀꯨꯆꯥꯕꯤ ꯑꯜꯂꯨ ꯆꯅꯝ ꯇꯤꯜꯍꯧ ꯑꯁꯤꯆꯤꯡꯕꯅꯤ ꯑꯩꯈꯣꯏꯅ ꯂꯩꯔꯤꯕ ꯃꯐꯝ ꯑꯁꯤꯗ ꯊꯥꯅꯔꯤꯕ ꯃꯤꯌꯥꯝꯅ ꯑꯃꯁꯨꯡ ꯑꯩꯈꯣꯏꯅ ꯊꯥꯅꯔꯤꯕ ꯃꯍꯩ ꯃꯔꯣꯡꯁꯤꯡ ꯑꯁꯤ ꯑꯃꯒ ꯑꯃꯒ ꯃꯥꯟꯅꯗꯦ ꯍꯥꯏꯕꯗꯤ ꯑꯩ ꯑꯁꯥꯕ ꯃꯇꯝꯗꯅ ꯀꯣꯕꯤ ꯍꯪꯒꯥꯝ ꯎ ꯃꯣꯔꯣꯛ ꯑꯁꯤ ꯊꯥꯅꯩ ꯑꯗꯨꯒ ꯑꯏꯪꯕ ꯃꯇꯝ ꯍꯥꯏꯕꯗꯤ ꯅꯤꯡꯊꯝ ꯊꯥꯗꯅ ꯍꯋꯥꯏꯃꯨꯕꯤ ꯑꯜꯂꯨ ꯆꯅꯝ ꯄꯥꯟ ꯑꯁꯤꯅꯆꯤꯡꯕ ꯀꯌꯥ ꯑꯃꯁꯨ ꯊꯥꯅꯔꯤ ꯑꯗꯨꯒ ꯅꯣꯡꯖꯨ ꯊꯥ ꯅꯣꯡ ꯆꯨꯕ ꯃꯇꯝꯗꯅ ꯄꯣꯠ ꯆꯩ ꯑꯁꯤ ꯍꯧꯍꯧꯅꯕꯒꯤ ꯗꯃꯛꯇ ꯄꯂꯛ ꯑꯁꯤꯟꯕꯤ ꯃꯥꯏꯔꯦꯟ ꯈꯣꯡꯗ꯭ꯔꯨꯝ ꯑꯁꯤꯅꯆꯤꯡꯕ ꯀꯌꯥꯁꯨ ꯃꯤꯌꯥꯝꯅ ꯊꯥꯅꯔꯤ